ꯚꯥꯔꯠꯀꯤ ꯏꯖꯨꯀꯦꯁꯟ ꯁꯤꯁꯇꯦꯝ ꯑꯁꯤ ꯌꯥꯝꯅ ꯄꯥꯛ ꯆꯥꯎꯋꯦ ꯑꯃꯁꯨꯡ ꯇꯣꯞ ꯇꯣꯞꯄ ꯑꯃꯅꯤ ꯃꯁꯤꯗ ꯇ꯭ꯔꯦꯗꯤꯁꯅꯦꯜ ꯑꯃꯁꯨꯡ ꯃꯣꯗꯔꯟ ꯑꯦꯄ꯭ꯔꯣꯆ ꯑꯅꯤꯃꯛ ꯌꯥꯎꯔꯤ ꯃꯁꯤꯗ ꯄ꯭ꯔꯥꯏꯃꯔꯤꯗꯒꯤ ꯍꯧꯔꯒ ꯍꯥꯏꯌꯔ ꯁꯦꯀꯦꯟꯗꯔꯤ ꯐꯥꯎꯕꯒꯤ ꯇꯣꯉꯥꯟ ꯇꯣꯉꯥꯟꯕ ꯊꯥꯛꯁꯤꯡ ꯌꯥꯎꯔꯤ ꯑꯗꯨꯝ ꯑꯣꯏꯅꯃꯛ ꯃꯁꯤꯅ ꯆꯤꯡꯅꯕ ꯀꯌꯥ ꯃꯥꯏꯌꯣꯛꯅꯔꯤ ꯁꯤꯡꯅꯕ ꯀꯌꯥ ꯃꯥꯏꯌꯣꯛꯅꯔꯤ ꯃꯈꯣꯏ ꯑꯗꯨꯗꯤ ꯏꯟꯐ꯭ꯔꯥꯏꯁꯇ꯭ꯔꯛꯆꯔ ꯃꯇꯤꯛ ꯆꯥꯗꯕ ꯃꯒꯨꯟ ꯂꯩꯕ ꯑꯣꯖꯥꯁꯤꯡ ꯂꯩꯇꯕ ꯑꯋꯥꯡꯕ ꯊꯥꯛꯀꯤ ꯃꯍꯩ ꯃꯁꯤꯡꯗ ꯃꯤꯡ ꯆꯟꯕꯒꯤ ꯆꯥꯡ ꯅꯦꯝꯕ ꯔꯣꯠ ꯂꯔꯅꯤꯡ ꯀꯜꯆꯔ ꯑꯃꯁꯨꯡ ꯃꯍꯩ ꯃꯁꯤꯡ ꯇꯝꯕꯒꯤ ꯈꯨꯗꯣꯡ ꯆꯥꯕ ꯐꯪꯗꯕ ꯁꯣꯁꯤꯌꯣ ꯏꯀꯣꯅꯣꯃꯤꯛ ꯈꯦꯠꯅꯕ ꯑꯁꯤꯅꯆꯤꯡꯕꯅꯤ ꯃꯁꯤꯒꯤ ꯃꯊꯛꯇ ꯏꯖꯨꯀꯦꯁꯟ ꯑꯁꯤ ꯍꯦꯟꯅ ꯏꯟꯀ꯭ꯂꯨꯁꯤꯞ ꯑꯣꯏꯕ ꯃꯔꯤ ꯂꯩꯅꯕ ꯑꯃꯁꯨꯡ ꯇ꯭ꯋꯦꯟꯇꯤ ꯐꯥꯔꯁ ꯁꯦꯟꯆꯨꯔꯤꯒꯤ ꯗꯤꯃꯥꯟꯁꯤꯡꯒ ꯆꯨꯅꯕ ꯑꯣꯏꯍꯟꯅꯕ ꯔꯤꯐ꯭ꯣꯔꯝꯁꯤꯡꯒꯤ ꯃꯊꯧ ꯇꯥꯏ